ꯑꯧ ꯇꯥꯏꯌꯦ ꯍꯥꯏꯕꯤꯌꯣ ꯑꯧ ꯑꯧ ꯃꯥꯅꯦ ꯃꯥꯅꯦ ꯑꯩꯒꯤꯗ ꯍꯧꯖꯤꯛ ꯂꯩꯔꯤꯁꯦ ꯈꯥꯖꯤꯡ ꯕꯣꯔꯥ ꯂꯩꯔꯦ ꯇꯤꯜꯂꯧ ꯕꯣꯔꯥ ꯂꯩꯔꯦ ꯑꯗꯨꯒ ꯑꯂꯨ ꯕꯣꯔꯥ ꯂꯩꯔꯦ ꯈꯥꯃꯦꯟ ꯂꯩꯔꯦ ꯑꯗꯣ ꯁꯤꯗꯩꯁꯤꯗ ꯄꯥꯝꯕꯤ ꯑꯇꯣꯞꯄ ꯄꯥꯝꯕꯤꯔꯁꯨ ꯑꯗꯨꯝ ꯍꯥꯏꯕꯤꯔꯛꯑꯣ